ꯑꯩꯁꯦ ꯑꯦꯄꯥꯔꯠꯃꯦꯟ ꯑꯃꯗ ꯂꯩꯔꯝꯕꯅꯦ ꯑꯗꯨꯒꯤ ꯑꯦꯄꯥꯔꯠꯃꯦꯟꯗꯣ ꯂꯩꯕ ꯅꯨꯡꯉꯥꯏꯇꯕꯒꯤ ꯑꯩꯅ ꯑꯦꯄꯥꯔꯠꯃꯦꯟ ꯑꯃꯗ ꯆꯦꯟꯖ ꯇꯧꯕ ꯃꯇꯝꯗ ꯃꯈꯣꯏꯒꯤ ꯑꯦꯄꯥꯔꯠꯃꯦꯟꯗꯣ ꯌꯥꯝ ꯃꯣꯠꯂꯦ ꯀꯥꯔꯕꯣꯠꯇꯣ ꯃꯁꯤꯡ ꯃꯁꯤꯡ ꯂꯩꯔꯒ ꯔꯤꯁꯥꯏꯀꯜ ꯇꯧꯕ ꯌꯥꯕ ꯄꯣꯠꯁꯛꯁꯦ ꯄꯩꯗꯅ ꯂꯩꯕ ꯄꯦꯄꯔ ꯊꯝꯕ ꯄꯣꯠ ꯍꯦꯡꯒꯔꯒꯤ ꯊꯝꯕ ꯄꯣꯠꯁꯦ ꯄꯨꯂꯞ ꯄꯩꯗꯅ ꯄꯩꯗꯅ ꯂꯩꯌꯦ ꯃꯣꯠꯁꯨ ꯌꯥꯝ ꯂꯩꯌꯦ ꯑꯃꯣꯠ ꯑꯀꯥꯏꯁꯨ ꯌꯥꯝ ꯂꯩꯌꯦ ꯑꯗꯨꯒ ꯑꯩꯅ ꯑꯩꯒꯤ ꯑꯦꯄꯥꯔꯃꯦꯟ ꯑꯃꯗꯒꯤ ꯍꯣꯡꯂꯛꯄ ꯃꯇꯝꯗ

ꯑꯩꯒꯤ ꯄꯣꯠ ꯆꯩ ꯔꯤꯁꯥꯏꯀꯜ ꯇꯧꯕ ꯌꯥꯕ ꯄꯣꯠ ꯆꯩꯁꯤꯡꯅ ꯀꯥ ꯑꯃꯗ ꯊꯝꯕꯤꯌꯣ ꯕꯣꯛꯁ ꯑꯃꯗ ꯊꯝꯕꯤꯌꯣ ꯑꯗꯨꯒ ꯄꯦꯄꯔꯒꯤꯅ ꯕꯣꯛꯁ ꯑꯃꯗ ꯊꯝꯕꯤꯌꯣ ꯑꯗꯨꯒ ꯐꯤꯔꯣꯜꯁꯤꯡꯒꯤ ꯇꯤ ꯁꯥꯔꯠꯀꯤꯅ ꯇꯤ ꯁꯥꯔꯠꯀꯤ ꯂꯣꯡ ꯏꯁꯂꯤꯐꯀꯤꯅ ꯑꯗꯨꯒ ꯂꯣꯡꯄꯦꯟꯈꯣꯏꯒꯤꯅ ꯍꯥꯏꯅ ꯐꯖꯅ ꯑꯩꯒꯤ ꯀꯥꯗ ꯂꯥꯛꯂꯒ ꯊꯝꯕꯤꯕ ꯌꯥꯒꯦꯔꯥ ꯑꯗꯨꯒ ꯍꯥꯏꯕꯗꯤ ꯀꯥ ꯃꯣꯠꯄ ꯍꯥꯏꯕꯁꯦ ꯅꯨꯡꯉꯥꯏꯕ ꯅꯨꯡꯉꯥꯏꯇꯦꯕ ꯑꯩꯈꯣꯏ ꯊꯕꯛ ꯇꯧꯊꯣꯛ ꯇꯧꯁꯤꯟ ꯇꯧꯕ ꯃꯇꯝꯗꯁꯨ ꯌꯥꯝ ꯀꯥ ꯃꯣꯠꯂꯒ ꯑꯩꯈꯣꯏꯗꯣ ꯀꯔꯤꯁꯨ ꯇꯧꯕ ꯉꯝꯗꯕ ꯑꯣꯏꯕꯤꯈ꯭ꯔꯦ ꯑꯗꯨꯅꯤꯅ ꯁꯣꯏꯗꯕꯤꯗ ꯂꯥꯛꯄꯤꯔꯒ ꯑꯩꯒꯤ ꯐꯤꯛꯁ ꯑꯣꯏꯕ ꯐꯪꯗꯕ ꯑꯦꯔꯦꯟꯖꯃꯦꯟ ꯂꯩꯇꯕꯁꯦ ꯑꯦꯔꯦꯟꯖꯃꯦꯟ ꯇꯧꯕꯤꯌꯣ ꯑꯩꯒꯤ ꯀꯥꯁꯦ ꯌꯥꯝ ꯆꯥꯎꯕ ꯀꯥꯁꯨ ꯅꯠꯇꯦꯕ ꯀꯣ ꯑꯗꯨꯝ ꯌꯥꯝ ꯆꯥꯎꯕ ꯀꯥ ꯅꯠꯇꯦ ꯃꯤ ꯑꯅꯤ ꯂꯩꯕ ꯌꯥꯒꯅꯤ ꯑꯗꯨꯒ ꯁꯥꯏꯠ ꯑꯃꯗꯅ ꯀꯤꯆꯟ ꯑꯩꯒꯤ ꯀꯤꯆꯟꯋꯦꯌꯔ ꯊꯝꯒꯅꯤ ꯑꯗꯨꯒ ꯁꯥꯏꯠ ꯑꯃꯗꯅ ꯑꯩꯒꯤ ꯂꯩꯐꯝ ꯆꯥꯐꯝꯒꯤ ꯑꯣꯏꯒꯅꯤ ꯑꯗꯨꯅ ꯑꯩꯒꯤ ꯂꯩꯐꯝ ꯆꯥꯐꯝꯒꯤꯗꯨꯅ ꯕꯣꯔꯠ ꯂꯩꯕꯗꯨꯗ ꯆꯦꯛꯁꯤꯟꯅ ꯐꯖꯅ ꯊꯝꯕꯤꯔꯦ ꯍꯥꯏꯔꯒ ꯀꯤꯆꯟꯒꯤ ꯄ꯭ꯔꯗꯛꯇꯣ ꯁꯥꯏꯠ ꯑꯃꯗ ꯐꯖꯅ ꯇꯧꯕꯤꯔꯒ ꯇꯧꯕꯤꯌꯣ ꯑꯗꯨꯗꯒꯤꯗꯤ ꯑꯗꯨ ꯇꯧꯕ ꯂꯣꯏꯈ꯭ꯔꯦ ꯍꯥꯏꯔꯛꯄꯗ ꯑꯩꯈꯣꯏ ꯑꯗꯨꯝ ꯅꯪꯅ ꯄꯥꯝꯕ ꯄꯣꯠ ꯆꯩ ꯅꯪꯒꯤ ꯑꯗꯨꯝ ꯄ꯭ꯔꯤꯐꯔꯦꯟꯁ ꯄꯤꯕ ꯉꯝꯕ ꯑꯩ ꯑꯗꯨꯝ ꯄꯤꯒꯅꯤ ꯑꯗꯨꯒ